ꯍꯥꯟꯅ ꯃꯃꯥꯡꯉꯩ ꯃꯇꯝꯗꯗꯤ ꯅꯨꯄꯤꯁꯤ ꯂꯥꯏꯔꯤꯛ ꯇꯝꯕ ꯌꯥꯗꯦ ꯃꯥꯡꯏ ꯑꯗꯨꯒ ꯐꯤ ꯁꯥꯔꯒ ꯐꯤ ꯁꯨꯔꯒ ꯆꯥꯛ ꯊꯣꯡꯂꯒ ꯂꯩꯒꯗꯕꯅꯤ ꯍꯥꯏꯅ ꯈꯟꯅꯔꯝꯏ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯅꯨꯄꯤꯁꯨ ꯂꯥꯏꯔꯤꯛ ꯇꯝꯕ ꯈꯣꯠꯄꯁꯤ ꯌꯥꯝ ꯍꯦꯟꯒꯠꯂꯛꯑꯦ ꯑꯗꯨꯒ ꯑꯗꯨꯒꯤꯁꯨ ꯃꯊꯛꯇ ꯅꯨꯄꯥꯗꯒꯤ ꯍꯦꯟꯅ ꯇꯥꯗꯅꯁꯨ ꯅꯨꯄꯤꯅ ꯍꯦꯟꯅ ꯌꯥꯝꯅ ꯂꯥꯏꯔꯤꯛ ꯇꯝꯕꯁꯤ ꯌꯥꯝꯅ ꯍꯦꯟꯒꯠꯂꯛꯑꯦ ꯑꯗꯨꯒ ꯃꯅꯤꯄꯨꯔꯒꯤ ꯑꯇꯣꯞ ꯑꯇꯣꯞꯄ ꯃꯐꯝꯁꯤꯡꯗ ꯁꯥꯟꯅꯕꯒꯤ ꯂꯝꯗꯕꯨ ꯑꯣꯏꯔꯣ ꯂꯝꯗꯕꯨ ꯑꯣꯏꯔꯣ ꯅꯨꯄꯥꯗꯒꯤꯗꯤ ꯅꯨꯄꯤꯅ ꯍꯦꯟꯅ ꯌꯥꯝꯅ ꯆꯥꯎꯈꯠꯂꯛꯑꯦ ꯑꯗꯨꯒ ꯂꯥꯏꯔꯤꯛ ꯇꯝꯕꯁꯨ ꯌꯥꯝꯅ ꯍꯦꯟꯒꯠꯂꯛꯑꯦ ꯍꯧꯖꯤꯛꯇꯤ ꯃꯅꯤꯄꯨꯔꯗ ꯅꯨꯄꯥ ꯅꯨꯄꯤꯒꯤ ꯔꯥꯏꯠꯁꯦ ꯆꯞ ꯃꯥꯟꯅꯅ ꯆꯞ ꯃꯥꯟꯅꯅ ꯂꯩꯔꯦ